ꯍꯂꯣ ꯏꯇꯥꯎ

ꯑ ꯅꯨꯡꯉꯥꯏꯔꯤꯕꯣ ꯀꯨꯏꯔꯦꯅꯦ ꯎꯗꯕ ꯀꯩ ꯀꯩ ꯇꯧꯔꯤꯒꯦ ꯍꯧꯖꯤꯛꯄꯨ ꯀꯩ ꯀꯩ ꯍꯣꯠꯅꯔꯤꯒꯦ ꯌꯥꯏ ꯌꯥꯏ ꯑꯗꯨꯁꯨ ꯌꯥꯏ ꯅꯣꯏ ꯁꯥꯏꯍꯣꯏꯁꯨ ꯍꯥꯏꯈꯣꯗꯅ ꯅꯣꯏ ꯁꯥꯏꯍꯣꯏꯁꯨ ꯍꯥꯏꯈꯣꯗꯅ ꯅꯪꯅ ꯄꯥꯝꯕꯁꯤꯅꯕ ꯑꯗꯨꯁꯨ ꯌꯥꯏ ꯑꯗꯨꯁꯨ ꯌꯥꯏ ꯅꯪ ꯎꯝ ꯍꯣ ꯍꯣ ꯍꯣ ꯑꯩꯁꯨ ꯃꯔꯣꯜ ꯐꯥꯎꯔꯛꯀꯦ ꯑꯗꯨꯝꯀꯥꯟꯗ ꯎꯝ ꯌꯥꯕ꯭ꯔ ꯌꯦꯡꯁꯦ ꯍꯣ ꯍꯣ ꯍꯣꯏ ꯕꯥꯏ ꯑꯩ ꯀꯣꯟꯅ ꯐꯥꯎꯔꯛꯂꯒꯦ